ꯃꯅꯤꯄꯨꯔꯤ ꯂꯣꯟꯗꯤ ꯒꯔꯃꯥꯔ ꯑꯃꯁꯨꯡ ꯈꯣꯜꯍꯥꯏꯒꯨꯝꯕ ꯑꯈꯟꯅꯕ ꯃꯁꯛ ꯈꯔꯗꯨ ꯄ꯭ꯔꯃꯥꯟ ꯑꯣꯏꯅ ꯍꯥꯏꯔꯕꯗ ꯑꯩꯈꯣꯏꯅ ꯆꯥꯛ ꯆꯥꯕ ꯉꯥꯅ ꯏꯁꯤꯡꯗ ꯆꯥꯕ ꯑꯅꯤꯁꯤ ꯑꯩꯈꯣꯏ ꯕꯅꯥꯟꯅ ꯆꯞ ꯃꯥꯟꯅꯔꯒ ꯁꯤꯖꯤꯟꯅꯐꯝꯅ ꯈꯦꯠꯅꯕ ꯈꯣꯟꯊꯣꯛꯁꯨ ꯃꯥꯟꯅꯕ ꯑꯗꯨꯒ ꯀꯩ ꯀꯩ ꯑꯃꯅ ꯂꯝꯗ ꯂꯩꯕ ꯀꯩ ꯑꯃꯅ ꯐꯧ ꯍꯥꯞꯅꯕ ꯀꯩ ꯁꯨꯃꯥꯏꯅ ꯄ꯭ꯔꯃꯥꯟ ꯈꯔ ꯄꯤꯖꯒꯦ